ꯉꯥ ꯐꯥꯕꯗ ꯊꯦꯡꯅꯕ ꯈꯨꯗꯣꯡ ꯆꯥꯗꯕ ꯍꯥꯏꯔꯒꯗꯤ ꯏꯁꯤꯡ ꯍꯦꯟꯅ ꯆꯥꯎꯃꯜꯂꯒꯁꯨ ꯉꯥ ꯐꯥꯕ ꯌꯥꯗꯦ ꯀꯪꯃꯜꯂꯒꯁꯨ ꯐꯥꯕ ꯌꯥꯗꯦ ꯆꯥꯎꯃꯜꯂꯒꯅ ꯉꯥ ꯐꯥꯕꯗ ꯉꯥꯁꯤꯡꯗꯨ ꯂꯣꯏ ꯆꯤꯠꯊꯍꯧꯕ ꯅꯥꯟꯊꯍꯧꯒꯅꯤ ꯂꯣꯏ ꯐꯥꯗꯣꯛꯄ ꯉꯝꯃꯣꯏ ꯀꯪꯉꯒꯅ ꯉꯥꯁꯤꯡꯗꯨ ꯁꯤꯔꯛꯄ ꯌꯥꯎꯔꯛꯀꯅꯤ ꯑꯗꯨꯅ ꯄꯣꯠ ꯌꯣꯟꯐꯝꯗ ꯃꯥꯔꯀꯦꯠꯇ ꯄꯨꯊꯣꯛꯄ ꯅꯪꯗ꯭ꯔꯤꯉꯩꯗ ꯑꯁꯤꯕ ꯃꯌꯥꯝ ꯌꯥꯎꯔꯛꯀꯅꯤ ꯑꯃꯥꯡꯕ ꯑꯣꯏꯔꯛꯀꯅꯤ ꯑꯩ ꯅꯣꯡꯂꯩ ꯅꯨꯡꯁꯤꯠ ꯉꯥ ꯐꯥꯕ ꯃꯇꯝꯗ ꯅꯣꯡꯂꯩ ꯅꯨꯡꯁꯤꯠ ꯊꯦꯡꯅꯩ ꯅꯣꯡꯖꯨ ꯅꯨꯡꯁꯥꯁꯨ ꯊꯦꯉꯅꯩ ꯑꯩꯈꯣꯏꯒꯤ ꯐꯥꯝ ꯉꯥ ꯐꯥꯐꯝꯗꯨꯗ ꯁꯪ ꯑꯃ ꯁꯥꯏ ꯅꯣꯡꯂꯩ ꯅꯨꯡꯁꯤꯠ ꯇꯧꯔꯛꯑꯒꯗꯤ ꯃꯗꯨꯗ ꯆꯦꯟꯈꯠꯂꯒ ꯉꯥꯏꯍꯥꯛꯇꯪ ꯂꯩ ꯑꯗꯨꯗ ꯈꯨꯗꯣꯡ ꯆꯥꯗꯕ ꯀꯌꯥꯕꯨꯗꯤ ꯊꯦꯡꯅꯩ ꯉꯥ ꯐꯥꯔꯤꯉꯩ ꯃꯅꯨꯡꯗ ꯅꯣꯡꯂꯩ ꯅꯨꯡꯁꯤꯠ ꯇꯧꯔꯛꯑꯒꯗꯤ ꯑꯗ ꯏꯁꯤꯡ ꯅꯣꯡꯖꯨ ꯅꯨꯡꯁꯥ ꯅꯣꯡ ꯀꯟꯅ ꯆꯨꯔꯒꯗꯤ ꯏꯁꯤꯡ ꯆꯥꯎꯔꯛꯏ ꯏꯁꯤꯡ ꯆꯥꯎꯔꯛꯄꯗꯒꯤ ꯉꯥꯗꯨ ꯆꯦꯟꯊꯣꯛ ꯆꯦꯟꯊꯣꯛꯈꯤꯕ ꯌꯥꯎꯋꯤ ꯆꯦꯟꯊꯣꯛꯈꯤꯕ ꯌꯥꯎꯕ ꯆꯦꯟꯊꯣꯛꯈꯤꯗꯅꯤꯡꯉꯥꯏꯒꯤꯗꯃꯛꯇ ꯑꯩꯈꯣꯏꯅ ꯍꯞꯄꯥꯒꯨꯝꯕ ꯑꯀꯣꯏꯕꯗꯨ ꯀꯣꯏꯁꯤꯜꯂꯒ ꯉꯥꯗꯨ ꯆꯦꯟꯊꯣꯛꯇꯅꯉꯥꯏ ꯍꯣꯠꯅꯩ ꯑꯗꯨꯁꯨ ꯌꯥꯝꯅ ꯑꯋꯥꯕꯗꯤ ꯑꯣꯏ ꯑꯗꯨꯕꯨ ꯊꯦꯡꯅꯕꯗ ꯈꯨꯗꯣꯡ ꯆꯥꯗꯕꯁꯤꯡ ꯑꯗꯨ ꯃꯥꯏꯌꯣꯛꯅꯔꯒ ꯍꯦꯟꯗꯜ ꯇꯧꯋꯤ